ꯍꯜꯂꯣ ꯑꯩꯈꯣꯏꯒꯤ ꯌꯨꯝꯁꯦ ꯍꯟꯗꯛꯁꯦ ꯃꯊꯛꯇ ꯌꯦꯡꯒꯣꯟ ꯑꯝ ꯁꯥꯔꯤꯕꯀꯣ ꯑꯗꯨꯅꯅꯦ ꯀꯩꯅꯣ ꯑꯗꯨꯅ ꯒꯣꯡꯒꯥꯡ ꯒꯣꯡꯒꯥꯡ ꯈꯔ ꯇꯧꯋꯦ ꯑꯗꯨꯅꯅꯦ ꯁꯥꯎꯕꯤꯕ ꯌꯥꯗꯦ ꯎꯝ ꯎꯝ ꯑꯣ ꯉꯁꯤ ꯅꯤꯅꯤ ꯍꯨꯝꯅꯤ ꯂꯩꯔꯗꯤꯅꯦ ꯂꯣꯏꯔꯅꯤꯕꯀꯣ ꯁꯥꯎꯕꯤ ꯌꯥꯗꯦ ꯑꯗꯣ ꯂꯣꯏꯁꯜꯍꯜꯂꯒꯦ ꯂꯣꯏꯁꯜꯍꯜꯂꯒꯦ ꯎꯝ ꯎꯝ ꯍꯣꯏ ꯍꯣꯏ ꯑꯥ ꯂꯣꯏꯁꯟꯖꯔꯒꯦ ꯐꯔꯦ ꯐꯔꯦ ꯊꯝꯖꯔꯒꯦ ꯎꯝ